ꯎꯃꯪ ꯀꯣꯛꯊꯣꯛꯄꯒꯤ ꯎꯃꯪ ꯀꯣꯛꯊꯣꯛꯄꯅ ꯃꯔꯝ ꯑꯣꯏꯔꯒ ꯑꯩꯈꯣꯏꯒꯤ ꯑꯀꯣꯏꯕꯒꯤ ꯐꯤꯕꯝꯗ ꯀꯥ ꯍꯦꯟꯅ ꯑꯃꯥꯡ ꯑꯇꯥꯛ ꯊꯣꯛꯍꯜꯂꯤ ꯎꯃꯪ ꯀꯣꯛꯊꯣꯛꯄꯅ ꯃꯔꯝ ꯑꯣꯏꯔꯒ ꯑꯣꯛꯁꯤꯖꯦꯟ ꯊꯥꯗꯣꯛꯄ ꯑꯃꯁꯨꯡ ꯀꯥꯔꯕꯣꯟ ꯗꯥꯏꯑꯣꯛꯁꯥꯏꯗ ꯆꯨꯞꯁꯤꯟꯕꯒꯤ ꯆꯥꯡ ꯌꯥꯝꯅ ꯍꯟꯊꯍꯜꯂꯤ ꯑꯣꯛꯁꯤꯖꯦꯟ ꯑꯁꯤ ꯌꯥꯎꯗ꯭ꯔꯕꯗꯤ ꯑꯩꯈꯣꯏ ꯃꯤꯑꯣꯏꯕ ꯑꯁꯤ ꯍꯤꯡꯕꯗ ꯑꯗꯨꯛꯀꯤ ꯃꯇꯤꯛ ꯋꯥꯏ ꯑꯣꯛꯁꯤꯖꯦꯟ ꯑꯁꯤ ꯊꯥꯗꯣꯛꯇꯕꯅ ꯃꯔꯝ ꯑꯣꯏꯔꯒ ꯀꯥꯔꯕꯣꯟꯗꯥꯏ ꯑꯣꯛꯁꯥꯏꯗ ꯑꯁꯤ ꯆꯨꯞꯁꯤꯟꯗꯕꯅ ꯃꯔꯝ ꯑꯣꯏꯔꯒ ꯁꯥꯕꯒꯤ ꯆꯥꯡꯁꯦ ꯌꯥꯝ ꯍꯦꯟꯒꯠꯍꯜꯂꯤ ꯑꯃꯁꯨꯡ ꯏꯁꯤꯡ ꯏꯆꯥꯎ ꯊꯣꯛꯍꯟꯕꯒꯤ ꯄꯥꯝꯕꯩꯁꯨ ꯑꯣꯏꯔꯤ ꯎꯃꯪ ꯀꯣꯛꯊꯣꯛꯄꯅ ꯃꯔꯝ ꯑꯣꯏꯔꯒ ꯎꯃꯪ ꯎ ꯎ ꯎ ꯃꯔꯥꯁꯤꯡꯅ ꯐꯥꯖꯤꯟꯗꯨꯅ ꯂꯩꯔꯝꯕ ꯂꯩꯕꯥꯛ ꯂꯩꯍꯥꯎꯁꯤꯡ ꯑꯗꯨꯕꯨ ꯎ ꯃꯔꯥꯁꯤꯡꯅ ꯐꯖꯤꯟꯗꯕꯅ ꯃꯔꯝ ꯑꯣꯏꯔꯒ ꯅꯣꯡ ꯆꯨꯔꯛꯄ ꯃꯇꯝꯗ ꯂꯩꯕꯥꯛ ꯂꯩꯍꯥꯎ ꯑꯁꯤ ꯅꯤꯡꯈꯥꯏꯔꯛꯄ ꯆꯦꯟꯊꯔꯛꯄꯅ ꯃꯔꯝ ꯑꯣꯏꯔꯒ ꯎꯃꯪ ꯆꯤꯡ ꯅꯤꯡꯈꯥꯏꯕꯒꯤ ꯊꯧꯑꯣꯡ ꯑꯁꯤ ꯊꯣꯛꯍꯜꯂꯤ ꯎꯃꯪ ꯑꯃꯁꯨꯡ ꯂꯝꯕꯤ ꯐꯨꯟꯖꯤꯟꯕ ꯆꯤꯡ ꯅꯤꯡꯈꯥꯏꯕꯅ ꯃꯔꯝ ꯑꯣꯏꯔꯒ ꯂꯝꯕꯤ ꯐꯨꯟꯖꯤꯟꯈꯤꯕꯅ ꯂꯝꯕꯤ ꯑꯁꯤ ꯆꯠꯄ ꯌꯥꯗꯕꯗꯒꯤ ꯗ꯭ꯔꯥꯏꯚꯔ ꯀꯌꯥ ꯑꯃꯁꯨꯡ ꯃꯤꯑꯣꯏ ꯀꯌꯥꯗ ꯆꯤꯟꯖꯥꯛ ꯄꯨꯊꯣꯛ ꯄꯨꯁꯤꯟ ꯇꯧꯕ ꯀꯌꯥ ꯁꯤꯡꯕꯨ ꯋꯥꯍꯜꯂꯤ ꯎꯃꯪ ꯀꯣꯛꯊꯣꯛꯄꯅ ꯃꯔꯝ ꯑꯣꯏꯔꯒ ꯎ ꯆꯥꯔ ꯀꯌꯥ ꯍꯥꯏꯗꯤ ꯄ꯭ꯔꯤꯊꯤꯕꯤꯒꯤ ꯂꯩꯃꯥꯏꯗꯒꯤ ꯃꯥꯡꯍꯜꯂꯤ